ꯑꯩꯈꯣꯏꯒꯤ ꯃꯐꯝ ꯑꯁꯤꯗ ꯀꯛꯆꯤꯡ ꯗꯤꯁꯇ꯭ꯔꯤꯛꯁꯤꯗ ꯀꯛꯆꯤꯡ ꯗꯤꯁꯇ꯭ꯔꯤꯛꯀꯤ ꯍꯣꯁꯄꯤꯇꯥꯜꯁꯤꯗ ꯑꯣꯛꯁꯤꯖꯦꯟ ꯁꯤꯂꯤꯟꯗꯔ ꯕꯦꯗ ꯐꯃꯨꯡ ꯃꯔꯥꯡ ꯀꯥꯏꯅ ꯂꯩꯇꯦ ꯑꯗꯨꯅ ꯑꯩꯈꯣꯏꯁꯦ ꯅꯔꯛ ꯌꯦꯛꯂꯛꯄ ꯃꯇꯝꯗ ꯑꯣꯛꯁꯤꯖꯦꯟꯒꯤ ꯑꯋꯥꯕ ꯌꯥꯝꯅ ꯇꯣꯏꯅ ꯃꯌꯣꯛꯅꯩ ꯑꯗꯨꯅ ꯃꯇꯤꯛ ꯆꯥꯅ ꯁꯔꯀꯥꯔꯅ ꯌꯦꯡꯁꯤꯟꯕꯤꯗꯨꯅ ꯑꯣꯛꯁꯤꯖꯦꯟ ꯁꯤꯂꯤꯟꯗꯔ ꯃꯔꯥꯡ ꯀꯥꯏꯅ ꯊꯝꯍꯟꯅꯤꯡꯏ ꯑꯃꯗꯤ ꯀꯔꯤꯒꯨꯝꯕꯗ ꯑꯩꯈꯣꯏꯁꯦ ꯉꯁꯥꯏ ꯁꯤꯂꯤꯟꯗꯔꯗꯣ ꯂꯩꯇꯕ ꯃꯔꯝꯅ ꯑꯋꯥꯕ ꯌꯥꯝꯅ ꯃꯌꯣꯛꯅꯩ ꯄ꯭ꯔꯥꯏꯚꯦꯠ ꯍꯣꯁꯄꯤꯇꯥꯜꯗ ꯆꯠꯄ ꯃꯊꯧ ꯇꯥꯏ ꯄ꯭ꯔꯥꯏꯚꯦꯠ ꯍꯣꯁꯄꯤꯇꯥꯜꯗ ꯆꯠꯄ ꯇꯥꯔꯒꯗꯤ ꯂꯥꯏꯔ ꯑꯇꯣꯟ ꯑꯇꯥꯗ ꯄꯩꯁꯥ ꯂꯩꯇꯕ ꯃꯔꯝꯅ ꯌꯥꯝꯅ ꯋꯥꯏ ꯑꯋꯥꯕ ꯃꯌꯣꯛꯅꯩ ꯑꯗꯨꯅ ꯑꯩꯈꯣꯏꯒꯤ ꯍꯣꯁꯄꯤꯇꯥꯜ ꯑꯅꯛꯄ ꯁꯤꯗ ꯑꯣꯛꯁꯤꯖꯦꯟ ꯁꯤꯂꯤꯟꯗꯔꯁꯤꯡ ꯁꯔꯖꯔꯤꯒꯤ ꯄꯣꯠ ꯆꯩ ꯈꯨꯠꯁꯨ ꯈꯨꯠꯂꯥꯏ ꯗꯣꯛꯇꯔ ꯃꯇꯤꯛ ꯆꯥꯅ ꯂꯩꯇꯕ ꯃꯔꯝꯅ ꯑꯋꯥꯕ ꯃꯌꯣꯛꯅꯩ ꯑꯗꯨꯅ ꯈꯨꯗꯤꯡꯃꯛ ꯑꯁꯤ ꯄꯨꯝꯅꯃꯛ ꯂꯩꯍꯟꯕ ꯄꯥꯝꯃꯤ ꯁꯔꯀꯥꯔꯅ ꯌꯦꯡꯁꯤꯟꯍꯟꯕ ꯄꯥꯝꯃꯤ ꯍꯥꯏꯅ ꯍꯥꯏꯖꯅꯤꯡꯏ